ꯑꯩꯅ ꯍꯧꯖꯤꯛ ꯐꯥꯎꯕꯗ ꯇꯧꯈꯤꯕ ꯈ꯭ꯋꯥꯏꯗꯒꯤ ꯈꯨꯗꯣꯡ ꯆꯥꯗꯕ ꯏꯔꯣꯏꯕꯒꯤ ꯁꯥꯖꯦꯜ ꯑꯁꯤꯗ ꯃꯅꯤꯄꯨꯔꯗ ꯂꯩꯔꯤꯕ ꯅꯨꯄꯤ ꯑꯃ ꯑꯣꯏꯅ ꯑꯩꯒꯤ ꯍꯧꯖꯤꯛꯀꯤ ꯐꯅꯦꯛ ꯁꯦꯠꯇꯨꯅ ꯏꯔꯣꯏꯕ ꯃꯇꯝꯗ ꯐꯅꯦꯛ ꯑꯁꯤꯅ ꯄꯟꯗꯨꯅ ꯑꯃꯗꯤ ꯏꯔꯣꯏꯕꯒꯤ ꯏꯁꯄꯤꯠ ꯑꯁꯤ ꯁꯥꯡꯅ ꯂꯣꯏꯕ ꯉꯝꯗꯦ ꯑꯃꯗꯤ ꯏꯁꯥꯒꯤ ꯁꯝ ꯋꯥꯡꯅ ꯄꯨꯟꯈꯠꯂꯒ ꯏꯔꯣꯏꯕ ꯃꯇꯝꯗ ꯏꯔꯣꯏꯔꯤꯕ ꯁꯝꯁꯤꯡ ꯑꯁꯤ ꯆꯣꯠꯇꯨꯅ ꯑꯃꯗꯤ ꯅꯥꯟꯊꯔꯛꯇꯨꯅ ꯏꯔꯣꯏꯕꯗ ꯑꯄꯟꯕ ꯍꯥꯏꯕꯗꯨ ꯑꯣꯏꯕ ꯑꯣꯏꯔꯛꯏ ꯃꯁꯤꯗ ꯅꯠꯇꯅ ꯏꯔꯣꯏꯕꯗ ꯈꯨꯗꯣꯡ ꯆꯥꯗꯕ ꯕꯦꯂꯦꯟꯁ ꯗꯥꯏꯠ ꯍꯥꯏꯕꯗꯤ ꯃꯅꯤꯄꯨꯔꯗ ꯂꯩꯔꯤꯕ ꯅꯨꯄꯤ ꯑꯃ ꯑꯣꯏꯅ ꯁꯦꯜ ꯊꯨꯝꯒꯤ ꯈꯨꯗꯣꯡ ꯆꯥꯗꯕꯅ ꯃꯔꯝ ꯑꯣꯏꯔꯒ ꯕꯦꯂꯦꯟꯁ ꯗꯥꯏꯠ ꯍꯥꯏꯕꯗꯤ ꯆꯤꯟꯖꯥꯛꯀꯤ ꯃꯆꯜ ꯁꯨꯅ ꯆꯥꯕ ꯉꯝꯗꯕ ꯑꯃꯗꯤ ꯍꯛꯆꯥꯡꯁꯦ ꯐꯤꯠ ꯑꯣꯏꯅ ꯂꯩꯕ ꯉꯝꯗꯕꯅ ꯃꯔꯝ ꯑꯣꯏꯔꯒ ꯕꯦꯂꯦꯟꯁ ꯗꯥꯏꯠ ꯑꯁꯤ ꯁꯨꯅ ꯆꯥꯗꯕꯅ ꯑꯩꯒꯤ ꯃꯇꯝ ꯁꯥꯡꯅ ꯏꯔꯣꯏꯕ ꯉꯝꯃꯛꯇꯕ ꯑꯣꯏꯍꯜꯂꯤ ꯑꯃꯗꯤ ꯏꯔꯣꯏꯕ ꯃꯇꯝꯗ ꯏꯁꯇꯦꯃꯤꯅꯥ ꯋꯥꯠꯂꯛꯄ ꯁꯥꯡꯅ ꯏꯔꯣꯏꯕ ꯉꯝꯗꯕꯩ ꯈꯨꯗꯣꯡ ꯆꯥꯕ ꯑꯣꯏꯍꯜꯂꯤ ꯑꯃꯗꯤ ꯏꯔꯣꯏꯕ ꯃꯇꯝꯗ ꯏꯁꯥꯅ ꯀꯣꯛ ꯆꯤꯛꯄ ꯑꯃꯗꯤ ꯂꯣꯛ ꯊꯨꯡꯕ ꯃꯌꯥꯝ ꯑꯃ ꯇꯧꯈꯤꯕ ꯃꯌꯥꯝꯗꯨꯅ ꯉꯍꯥꯛꯇꯪ ꯏꯁꯤꯡꯗ ꯀꯨꯝꯗꯨꯅ ꯏꯔꯣꯏꯕ ꯃꯇꯝꯗ ꯀꯣꯛ ꯆꯤꯛꯂꯛꯄꯅ ꯃꯔꯝ ꯑꯣꯏꯗꯨꯅ ꯈꯨꯗꯣꯡ ꯆꯥꯗꯕ ꯑꯃꯁꯨ ꯑꯗꯨꯃꯛ ꯂꯩꯍꯜꯂꯤ ꯑꯔꯣꯏꯕ ꯑꯣꯏꯅ ꯑꯩꯍꯥꯛ ꯃꯤꯇꯔ ꯆꯅꯤꯃꯨꯛ ꯁꯥꯡꯅ ꯂꯣꯏꯕ ꯉꯝꯖꯩ